ꯃꯅꯤꯄꯨꯔꯒꯤ ꯁꯣꯔꯤ ꯏꯟꯗꯤꯌꯥꯒꯤ ꯏꯁꯇꯦꯠ ꯃꯉꯥ ꯍꯥꯏ ꯇꯥꯔꯗꯤ ꯑꯩꯈꯣꯏ ꯏꯁꯥꯒꯤ ꯃꯅꯤꯄꯨꯔ ꯂꯩꯔꯦ ꯑꯗꯒꯤ ꯒꯨꯖꯔꯥꯠ ꯂꯩꯔꯦ ꯎꯇꯔ ꯄ꯭ꯔꯗꯦꯁ ꯂꯩꯔꯦ ꯑꯗꯒꯤ ꯀꯔꯅꯥꯇꯀꯥ ꯂꯩꯔꯦ ꯕꯦꯡꯒ꯭꯭ꯂꯣꯔ ꯂꯩꯔꯦ